ꯏꯁꯩ ꯁꯛꯂꯤꯕ ꯃꯤ ꯑꯌꯥꯝꯕ ꯒꯨꯔꯨ ꯑꯌꯥꯝꯕ ꯂꯣꯏꯅ ꯂꯩꯖꯩ ꯑꯩ ꯏꯁꯥꯃꯛꯀꯤꯁꯨ ꯒꯨꯔꯨ ꯂꯩꯖꯩ ꯑꯗꯨꯅ ꯑꯩ ꯏꯁꯥꯒꯤ ꯒꯨꯔꯨꯒꯤ ꯃꯃꯤꯡꯗꯤ ꯑꯣꯖꯥ ꯇꯞꯇꯥꯅꯤ ꯃꯍꯥꯛꯅ ꯏꯁꯩ ꯑꯁꯤꯕꯨ ꯑꯩꯉꯣꯟꯗ ꯐꯖꯅ ꯇꯥꯛꯄꯤ ꯇꯝꯕꯤ ꯑꯃꯁꯨꯡ ꯑꯩꯕꯨ ꯏꯁꯩ ꯍꯩꯅꯕꯒꯤꯃꯛꯇ ꯈꯨꯠ ꯄꯥꯏꯔꯒ ꯇꯥꯛꯄꯤꯔꯤ ꯑꯃꯁꯨꯡ ꯈꯨꯗꯤꯡꯃꯛꯇ ꯑꯩꯒꯤ ꯑꯁꯣꯏꯕ ꯈꯨꯗꯤꯡꯃꯛꯇ ꯃꯍꯥꯛꯅ ꯁꯦꯝꯗꯣꯛ ꯁꯥꯗꯣꯛꯄꯤꯔꯒ ꯑꯃꯁꯨꯡ ꯑꯩꯒꯤ ꯑꯁꯣꯏꯕ ꯈꯨꯗꯤꯡꯃꯛꯄꯨ ꯃꯍꯥꯛꯅ ꯆꯨꯝꯊꯣꯛꯄꯤꯔꯒ ꯑꯩꯉꯣꯟꯗ ꯍꯩꯅꯉꯥꯏꯒꯤꯗꯃꯛꯇ ꯏꯁꯩ ꯑꯁꯤꯕꯨ ꯐꯖꯅ ꯁꯛꯄ ꯉꯝꯅꯕꯒꯤꯗꯃꯛꯇ ꯏꯁꯩ ꯑꯁꯤꯕꯨ ꯃꯤꯃꯥꯡ ꯊꯣꯛꯅ ꯁꯛꯄ ꯉꯝꯅꯕꯒꯤꯗꯃꯛꯇ ꯑꯩꯉꯣꯟꯗ ꯃꯍꯥꯛꯅ ꯐꯖꯅ ꯇꯥꯛꯄꯤ